ꯑꯩꯒꯤ ꯐꯨꯔꯨꯞꯀꯤ ꯍꯥꯏꯔꯕꯗꯤ ꯑꯩꯗꯤ ꯃꯩꯇꯩꯅꯤ ꯑꯗꯨꯅ ꯃꯩꯇꯩꯒꯤ ꯃꯔꯃꯗ ꯑꯗꯨꯝ ꯍꯥꯏꯖꯔꯒꯦ ꯑꯩꯈꯣꯏꯒꯤ ꯃꯩꯇꯩꯒꯤ ꯐꯨꯔꯨꯞꯀꯤ ꯈ꯭ꯋꯥꯏꯗꯒꯤ ꯅꯨꯡꯉꯥꯏꯕ ꯈ꯭ꯋꯥꯏꯗꯒꯤ ꯅꯨꯡꯉꯥꯏꯕꯗꯤ ꯅꯨꯄꯤ ꯑꯣꯏꯕꯤ ꯑꯩꯈꯣꯏꯒꯤ ꯅꯨꯡꯉꯥꯏꯕꯅ ꯅꯨꯄꯥꯒꯤꯁꯨ ꯅꯨꯡꯉꯥꯏꯕꯁꯨ ꯄꯨꯟꯅ ꯅꯤꯉꯣꯜ ꯆꯥꯛꯀꯧꯕ ꯂꯥꯛꯄ ꯃꯩꯇꯩꯒꯤ ꯅꯤꯉꯣꯜ ꯆꯥꯛꯀꯧꯕ ꯂꯥꯛꯄ ꯃꯇꯝꯗ ꯃꯕꯨꯡ ꯃꯧꯄ꯭ꯋꯥꯁꯤꯡꯅ ꯃꯆꯜꯁꯤꯡꯕꯨ ꯐꯖꯅ ꯍꯔꯥꯎ ꯇꯌꯥꯝꯅ ꯑꯣꯛꯄꯤꯗꯅ ꯑꯔꯩ ꯂꯩꯇ ꯈꯪꯗꯅ ꯑꯩꯈꯣꯏ ꯑꯉꯝꯕ ꯈꯨꯗꯣꯜ ꯈꯔ ꯇꯃꯃꯦ ꯍꯥꯏꯔꯒ ꯅꯨꯡꯁꯤ ꯆꯥꯟꯅꯅ ꯆꯥꯛ ꯆꯥꯔꯥ ꯑꯃ ꯆꯥꯃꯤꯟꯅꯗꯅ ꯕꯣꯔ ꯄꯤꯅꯗꯅ ꯇꯧꯕꯗꯣ ꯈ꯭ꯋꯥꯏꯗꯒꯤ ꯅꯨꯡꯉꯥꯏꯕꯅꯤ ꯃꯊꯪꯗꯅ ꯌꯥꯎꯁꯪ ꯂꯥꯛꯄ ꯌꯥꯎꯁꯪꯁꯤꯗꯩꯗ ꯄꯥꯈꯪ ꯂꯩꯁꯥꯕꯤ ꯃꯌꯥꯝ ꯑꯃ ꯅꯨꯃꯤꯠ ꯃꯉꯥꯅꯤꯁꯤꯒꯤ ꯃꯅꯨꯡꯗ ꯊꯥꯕꯜ ꯆꯣꯡꯃꯤꯟꯅꯗꯅ ꯑꯋꯥ ꯅꯨꯡꯉꯥꯏ ꯃꯌꯥꯝ ꯐꯣꯡꯗꯣꯛꯃꯤꯅꯗꯅ ꯅꯨꯡꯉꯥꯏꯕ ꯃꯌꯥꯝ ꯆꯣꯡꯃꯤꯟꯅꯩ ꯑꯗꯨꯗꯒ ꯂꯣꯏꯔꯛꯄ ꯃꯇꯝꯗ ꯂꯩꯀꯥꯏ ꯂꯩꯀꯥꯏꯒꯤ ꯃꯧ ꯅꯍꯥ ꯂꯩꯁꯥꯕꯤ ꯄꯥꯈꯪ ꯄꯨꯟꯁꯤꯜꯂꯦ ꯍꯥꯏꯔꯒ ꯆꯥꯛ ꯆꯥꯟꯅꯕ ꯂꯤꯂꯥ ꯌꯦꯡꯕ ꯃꯁꯤꯃꯨꯛ ꯅꯨꯡꯉꯥꯏꯕ ꯂꯩꯈꯤꯗ꯭ꯔꯦ ꯐꯨꯔꯨꯞꯀꯤ ꯑꯩꯈꯣꯏꯒꯤ ꯈ꯭ꯋꯥꯏꯗꯒꯤ ꯅꯨꯡꯉꯥꯏꯖꯕ ꯑꯃꯁꯨ ꯂꯩꯖꯩ ꯆꯍꯤ ꯍꯧꯔꯛꯄ ꯍꯥꯏꯕ ꯑꯃ ꯂꯩ ꯑꯩꯈꯣꯏ ꯃꯩꯇꯩꯒꯤ ꯁꯖꯤꯕꯨꯒꯤ ꯅꯣꯡꯃ ꯄꯥꯟꯕ ꯆꯩꯔꯥꯎꯕꯁꯦ ꯑꯩꯈꯣꯏ ꯃꯅꯤꯄꯨꯔꯗ ꯂꯩꯔꯤꯕ ꯃꯩꯇꯩ ꯈꯨꯗꯤꯡꯃꯛꯀꯤ ꯈ꯭ꯋꯥꯏꯗꯒꯤ ꯅꯨꯡꯉꯥꯏꯕ ꯑꯗꯨꯒꯨꯝꯕ ꯅꯨꯃꯤꯠ ꯑꯃꯅꯤꯅ ꯍꯥꯏꯖꯅꯤꯡꯏ ꯑꯩ